ꯀꯣꯕꯤꯠ ꯅꯥꯏꯟꯇꯤꯟꯒꯤ ꯃꯇꯝꯗ ꯑꯩꯈꯣꯏꯒꯤ ꯂꯩꯀꯥꯏ ꯑꯄꯨꯝꯕꯗ ꯀꯣꯈꯤꯠꯅ ꯂꯣꯏꯅ ꯅꯥꯁꯤꯜꯂꯛꯄꯒꯤ ꯇꯅꯖꯥ ꯑꯃꯁꯨ ꯌꯥꯎꯈꯤ ꯃꯅꯤꯡꯗ ꯃꯃꯥꯡꯗ ꯂꯩꯀꯥꯏ ꯈꯨꯗꯤꯡꯃꯛ ꯃꯇꯝꯗꯨꯗ ꯀꯣꯕꯤꯠ ꯅꯥꯔꯕꯗꯤ ꯊꯣꯛꯄ ꯌꯥꯗꯦ ꯍꯥꯏꯗꯨꯅ ꯂꯩꯀꯥꯏ ꯂꯩꯀꯥꯏꯒꯤ ꯇꯧꯗꯨꯅ ꯑꯋꯥꯕ ꯀꯌꯥ ꯃꯥꯏꯌꯣꯛꯅꯈꯤꯕꯗꯤ ꯂꯩ ꯑꯗꯨꯕꯨ ꯑꯩꯈꯣꯏ ꯏꯃꯨꯡ ꯃꯅꯨꯡ ꯑꯇꯩꯗꯤ ꯊꯣꯏꯗꯣꯛꯄ ꯍꯥꯏꯔꯤꯕ ꯆꯩꯅꯥ ꯑꯗꯨ ꯐꯪꯍꯧꯗ꯭ꯔꯦ ꯏꯆꯥ ꯅꯨꯄꯤ ꯑꯇꯣꯝꯕꯤꯗꯨꯃꯇꯪꯗꯤ ꯃꯥꯗꯤ ꯃꯄꯥꯟ ꯊꯣꯛꯇꯦ ꯀꯥꯈꯛꯇꯗ ꯂꯥꯏꯔꯤꯛ ꯄꯥꯔꯒ ꯂꯩꯖꯕꯅꯤ ꯍꯥꯏꯅ ꯈꯟꯗꯨꯅ ꯂꯩꯔꯒꯖꯨ ꯃꯅꯤꯡꯗ ꯃꯃꯥꯡꯗ ꯌꯨꯝꯊꯪꯅꯕꯗ ꯃꯇꯝꯗꯨꯗ ꯅꯨꯡꯁꯤꯠꯁꯨ ꯌꯥꯝ ꯀꯟꯅ ꯁꯤꯠꯄ ꯃꯠ ꯃꯔꯝꯅ ꯃꯍꯤꯛꯇꯨ ꯄꯥꯏꯔꯛꯄ ꯑꯣꯏꯔꯝꯒꯗ꯭ꯔꯥ ꯍꯥꯏꯅ ꯈꯟꯕꯗꯒꯤ ꯃꯉꯣꯟꯗꯗꯤ ꯅꯥꯈꯤ ꯇꯦꯁ ꯇꯧꯕ ꯃꯇꯝꯗ ꯑꯩꯈꯣꯏ ꯂꯣꯏꯅꯕꯛ ꯆꯠꯂꯒ ꯕꯦꯕꯤꯅꯥ ꯀ꯭ꯂꯤꯅꯤꯛꯇ ꯇꯦꯁ ꯇꯧꯊꯣꯛꯈꯤ ꯃꯗꯨꯕꯨ ꯏꯆꯥꯅꯨꯄꯤ ꯑꯇꯣꯝꯕꯤ ꯃꯗꯨꯃꯈꯛꯇꯪ ꯅꯥꯗꯨꯅ ꯑꯩꯈꯣꯏꯗꯤ ꯊꯣꯏꯗꯣꯛꯄ ꯅꯪꯍꯧꯗꯦ ꯃꯇꯝ ꯑꯗꯨꯗ ꯌꯥꯝꯅ ꯀꯟꯅ ꯂꯩꯀꯥꯏ ꯂꯩꯀꯥꯏꯒꯤ ꯑꯣꯏꯅ ꯍꯨꯞꯅ ꯀꯣꯕꯤꯠ ꯅꯥꯏꯟꯇꯤꯟ ꯅꯥꯕꯒꯤ ꯆꯩꯊꯦꯡꯗꯤ ꯐꯪꯈꯤ ꯍꯥꯏꯅ ꯂꯩꯀꯥꯏ ꯑꯩꯈꯣꯏ ꯊꯥꯡꯃꯩꯕꯟ ꯍꯤꯖꯝ ꯗꯦꯋꯥꯟ ꯂꯩꯀꯥꯏꯗꯁꯨ ꯑꯗꯨꯒꯨꯝꯕ ꯆꯩꯅꯥ ꯑꯗꯨ ꯑꯗꯨꯝ ꯈꯔ ꯐꯪꯈꯤ